ꯇꯥꯡ ꯃꯉꯥ ꯊꯥ ꯇꯔꯨꯛ ꯆꯍꯤ ꯂꯤꯁꯤꯡ ꯑꯅꯤꯒ ꯇꯔꯥ ꯇꯥꯡ ꯇꯔꯥ ꯊꯥ ꯃꯉꯥ ꯆꯍꯤ ꯂꯤꯁꯤꯡ ꯑꯅꯤꯒ ꯀꯨꯟꯃꯥꯊꯣꯏ ꯇꯥꯡ ꯇꯔꯥ ꯍꯨꯝꯗꯣꯏ ꯊꯥ ꯃꯔꯤ ꯆꯍꯤ ꯂꯤꯁꯤꯡ ꯑꯅꯤꯒ ꯑꯃ ꯇꯥꯡ ꯇꯔꯥ ꯃꯉꯥ ꯊꯥ ꯇꯔꯦꯠ ꯆꯍꯤ ꯂꯤꯁꯤꯡ ꯑꯅꯤꯒ ꯇꯔꯥ ꯍꯨꯝꯗꯣꯏ ꯇꯥꯡ ꯑꯃ ꯊꯥ ꯃꯉꯥ ꯆꯍꯤ ꯂꯤꯁꯤꯡ ꯑꯅꯤꯒ ꯇꯔꯥ ꯃꯉꯥ